ꯑꯩꯈꯣꯏꯒꯤ ꯃꯐꯝ ꯑꯁꯤꯗ ꯂꯥꯏꯅꯤꯡꯅ ꯃꯇꯧ ꯀꯔꯝꯅ ꯇꯧꯔꯤꯁꯇ ꯏꯊꯤꯟ ꯄꯤꯕꯒꯤ ꯃꯔꯝꯗꯤ ꯑꯩꯈꯣꯏꯅ ꯍꯦꯛ ꯈꯪꯂꯛꯄꯗꯒꯤ ꯂꯩꯔꯛꯂꯕ ꯑꯩꯈꯣꯏꯒꯤ ꯊꯥꯏꯅꯉꯩꯗꯒꯤ ꯆꯠꯅꯔꯛꯂꯕ ꯅꯤꯡꯊꯧꯅ ꯂꯩꯔꯤꯕ ꯀꯪꯂꯥ ꯑꯃꯗꯤ ꯑꯩꯈꯣꯏꯒꯤ ꯑꯁꯦꯡꯕ ꯂꯥꯏꯅꯤꯡ ꯃꯐꯝꯅꯤ ꯍꯥꯏꯅ ꯈꯪꯅꯔꯤꯕ ꯁꯤꯔꯤ ꯁꯤꯔꯤ ꯒꯣꯚꯤꯟꯗꯖꯤ ꯇꯦꯝꯄꯜ ꯑꯃꯗꯤ ꯏꯁꯀꯣꯟ ꯍꯥꯏꯔꯤꯕꯁꯤꯡ ꯑꯁꯤꯗ ꯑꯩꯈꯣꯏꯅ ꯅꯨꯃꯤꯠ ꯊꯥ ꯑꯐꯕ ꯑꯗꯒꯤ ꯂꯥꯏꯅꯤꯡꯒ ꯃꯔꯤ ꯂꯩꯅꯅ ꯊꯣꯂꯛꯄ ꯊꯧꯗꯣꯛ ꯋꯥꯊꯣꯛꯁꯤꯡꯗ ꯑꯩꯈꯣꯏꯒꯤ ꯇ꯭ꯔꯦꯗꯤꯁꯅꯦꯜ ꯗ꯭ꯔꯦꯁ ꯁꯦꯠꯇꯨꯅ ꯑꯩꯈꯣꯏꯅ ꯊꯥꯖꯅ ꯌꯥꯝ ꯊꯥꯖꯅ ꯏꯁꯣꯔꯒꯤ ꯃꯐꯝꯗ ꯆꯪꯖꯗꯨꯅ ꯑꯩꯈꯣꯏꯅ ꯄꯨꯛꯅꯤꯡ ꯆꯦꯠꯅ ꯅꯤꯡꯖꯕ ꯃꯇꯧ ꯑꯗꯨ ꯁꯤꯡꯗꯨ ꯃꯈꯣꯏꯅ ꯂꯥꯛꯄ ꯃꯇꯝꯗ ꯎꯕꯤꯔꯒ ꯃꯈꯣꯏꯁꯨ ꯑꯩꯈꯣꯏꯅ ꯇꯧꯔꯤꯕ ꯑꯗꯨꯒꯨꯝꯅ ꯍꯦꯟꯅ ꯊꯥꯖꯕꯒꯤ ꯃꯑꯣꯡꯗ ꯃꯈꯣꯏꯁꯤꯡꯅ ꯃꯐꯝꯁꯤꯡ ꯑꯁꯤꯁꯤꯡꯁꯤꯗ ꯆꯪꯗꯨꯅ ꯑꯩꯈꯣꯏꯒꯤ ꯑꯩꯈꯣꯏꯒꯤ ꯃꯇꯧꯒꯨꯝꯅ ꯃꯈꯣꯏꯁꯨ ꯊꯥꯖꯕꯒꯤ ꯃꯇꯨꯡꯏꯟꯅ ꯏꯅꯥꯠ ꯂꯥꯏꯅꯤꯡꯒꯤ ꯃꯇꯨꯡꯏꯟꯅ ꯃꯈꯣꯏ ꯃꯈꯣꯏꯒꯤ ꯊꯥꯖꯔꯤꯕ ꯇꯧꯅꯤꯡꯂꯤꯕ ꯄꯥꯡꯊꯣꯛꯅꯤꯡꯂꯤꯕ ꯁꯤꯡꯗꯨ ꯑꯩꯈꯣꯏꯒꯤ ꯏꯁꯣꯔꯒꯤ ꯃꯐꯝꯁꯤꯡꯗ ꯆꯪꯖꯗꯨꯅ ꯃꯈꯣꯏꯁꯨ ꯌꯥꯝꯅ ꯊꯋꯥꯏ ꯌꯥꯎꯅ ꯂꯥꯏ ꯈꯣꯏꯔꯨꯝꯃꯤꯟꯅꯖꯩ ꯑꯗꯨꯒ ꯂꯩꯕꯥꯛ ꯑꯁꯤꯒꯤ ꯃꯐꯝ ꯀꯌꯥꯗꯒꯤ ꯃꯤꯑꯣꯏ ꯀꯌꯥ ꯂꯥꯛꯄ ꯃꯐꯝꯁꯤꯡ ꯑꯗꯨꯗꯤ ꯑꯩꯈꯣꯏꯒꯤ ꯏꯅꯤꯡꯊꯧꯅ ꯂꯩꯕꯤꯔꯤꯕ ꯍꯧꯖꯤꯛ ꯍꯧꯖꯤꯛ ꯏꯅꯤꯡꯊꯧꯅ ꯂꯩꯕꯤꯔꯤꯕ ꯃꯐꯝ ꯀꯪꯂꯥ ꯍꯥꯏꯅ ꯈꯪꯅꯔꯤꯕ ꯃꯐꯝ ꯑꯁꯤꯗ ꯃꯈꯣꯏꯅ ꯂꯥꯛꯏꯕ ꯃꯐꯝ ꯈꯨꯗꯤꯡꯃꯛꯇ ꯑꯗꯨꯝ ꯆꯪꯗꯨꯅ ꯑꯩꯈꯣꯏꯒꯤ ꯍꯤꯁꯇꯣꯔꯤꯀꯦꯜ ꯑꯣꯏꯕ ꯃꯐꯝꯁꯤꯡꯗ ꯆꯪ ꯆꯪꯗꯨꯅ ꯃꯈꯣꯏꯅ ꯂꯥꯏ ꯈꯣꯏꯔꯝꯖꯩ ꯃꯈꯣꯏꯒꯤ ꯇ꯭ꯔꯦꯗꯤꯁꯅꯦꯜ ꯗ꯭ꯔꯦꯁꯁꯦ ꯃꯣꯏꯅ ꯁꯦꯠꯄꯤꯔꯕ ꯃꯇꯨꯡꯗ ꯆꯪ ꯆꯪꯗꯨꯅ ꯂꯥꯏ ꯈꯣꯏꯔꯝꯃꯤ ꯑꯗꯨꯗꯨꯒ ꯑꯩꯈꯣꯏꯒꯤ ꯍꯦꯟꯅ ꯊꯥꯖꯅꯅ ꯌꯥꯝꯅ ꯁꯦꯡꯅ ꯄꯨꯛꯅꯤꯡ ꯆꯦꯠꯅ ꯅꯤꯡꯖꯔꯤꯕ ꯃꯐꯝ ꯁꯤꯔꯤ ꯁꯤꯔꯤ ꯒꯣꯚꯤꯟꯗꯖꯤ ꯇꯦꯝꯄꯜꯗ ꯆꯪꯗꯨꯅ ꯃꯈꯣꯏꯁꯨ ꯑꯗꯨꯝ ꯑꯅꯝꯕ ꯃꯇꯝꯗ ꯂꯥꯛꯏ ꯈꯨꯗꯤꯡꯒꯤ ꯑꯗꯨꯝ ꯆꯪꯖꯩ ꯑꯗꯒꯤ ꯏꯁꯀꯣꯟ ꯍꯥꯏꯔꯤꯕ ꯃꯐꯝꯁꯤꯡꯁꯤꯗꯁꯨ ꯑꯅꯝꯕꯅ ꯇꯨꯔꯤꯁꯁꯤꯡ ꯃꯐꯝ ꯀꯌꯥꯗꯒꯤ ꯂꯦꯡꯉꯛꯇꯨꯅ ꯑꯅꯝꯕ ꯃꯇꯝꯗ ꯃꯈꯣꯏꯅ ꯃꯐꯝ ꯍꯥꯏꯔꯤꯕ ꯃꯐꯝ ꯑꯁꯤꯗꯁꯨ ꯃꯈꯣꯏꯒꯤ ꯊꯥꯖꯕꯒꯤ ꯃꯇꯨꯡꯏꯟꯅ ꯆꯪꯏ ꯍꯥꯏꯖꯅꯤꯡꯉꯤ